ꯑꯩꯅ ꯏꯁꯃꯥꯔꯠ ꯋꯥꯠꯆ ꯑꯃ ꯈꯛ ꯂꯧꯋꯤ ꯑꯩꯈꯣꯏꯒꯤ ꯐꯕꯔꯅ ꯈꯜꯂꯒ ꯂꯧꯔꯨꯕꯅꯤ ꯂꯧꯔꯨꯕꯗꯨ ꯑꯩꯈꯣꯏꯒꯤ ꯑꯩꯈꯣꯏꯒꯤ ꯗꯤꯜꯂꯔꯅ ꯊꯤꯜꯂꯛꯄ ꯃꯇꯝꯗ ꯄꯨꯔꯛꯑꯦ ꯑꯗꯨꯒ ꯑꯩꯈꯣꯏꯒꯤ ꯏꯁꯃꯥꯔꯠ ꯋꯥꯠꯆꯇꯣ ꯑꯩꯅ ꯄꯥꯝꯖꯕ ꯍꯥꯏꯕꯗꯨꯃꯛꯇꯤ ꯑꯣꯏꯗꯦ ꯑꯗꯨꯒ ꯃꯃꯟꯅ ꯂꯨꯄꯥ ꯂꯤꯁꯤꯡ ꯅꯤꯄꯥꯟ ꯁꯝꯊꯤꯡ ꯈꯔ ꯄꯤꯌꯦꯅ ꯍꯥꯏꯔꯒ ꯑꯩꯈꯣꯏꯒꯤ ꯂꯧꯕ ꯃꯇꯝꯗꯅ ꯂꯨꯄꯥ ꯂꯤꯁꯤꯡ ꯑꯃꯒ ꯆꯥꯝꯃꯉꯥ ꯑꯗꯨꯝ ꯍꯥꯏꯅ ꯂꯧꯋꯤ ꯑꯗꯨꯒ ꯃꯈꯣꯏꯅ ꯄꯤꯔꯛꯏꯕ ꯄꯣꯠꯇꯨꯒꯗꯤ ꯈꯤꯇꯪ ꯈꯦꯠꯅꯕ ꯋꯥꯠꯂꯤ ꯃꯔꯝꯗꯤ ꯑꯩꯅ ꯄꯥꯝꯖꯔꯨꯕꯅ ꯑꯩꯈꯣꯏꯒꯤ ꯕꯤꯗꯤꯑꯣ ꯀꯣꯂꯤꯡ ꯑꯗꯨꯗꯒꯤ ꯃꯈꯣꯏꯅꯗꯤ ꯌꯥꯎꯋꯦꯅꯗꯤ ꯐꯣꯟꯗꯕꯨꯗꯤ ꯃꯈꯣꯏꯒꯤ ꯏꯔꯤꯕ ꯗꯤꯇꯦꯜꯗꯨꯗꯕꯨꯗꯤ ꯍꯥꯏꯕ ꯑꯗꯨꯒ ꯄꯨꯔꯛꯑꯒ ꯄꯤꯔꯛꯄ ꯃꯇꯃꯗꯅ ꯑꯩꯈꯣꯏꯒꯤ ꯌꯥꯎꯔꯝꯗꯕ ꯑꯗꯨꯒ ꯑꯩꯈꯣꯏꯒꯤ ꯀꯣꯜꯁꯤ ꯑꯩꯈꯣꯏꯒꯤ ꯇꯧꯕ ꯃꯇꯝꯗ ꯏꯁꯃꯥꯔꯠ ꯋꯥꯠꯆ ꯍꯥꯏꯕꯁꯤꯗꯤ ꯑꯩꯍꯣꯏꯒꯤ ꯀꯣꯜ ꯑꯩꯈꯣꯏꯒꯤ ꯐꯣꯟꯒ ꯂꯤꯡ ꯇꯧꯅꯔꯒ ꯇꯧꯕꯒꯤ ꯐꯣꯟꯗꯒ ꯋꯥꯔꯤ ꯁꯥꯕ ꯍꯥꯏꯕ ꯑꯗꯨꯝ ꯍꯥꯏꯅ ꯏꯁꯃꯥꯔꯠ ꯋꯥꯠꯆꯇꯨꯗꯁꯨ ꯑꯩꯈꯣꯏꯒꯤ ꯇꯧꯔꯒ ꯌꯥꯒꯗ꯭ꯔꯅ ꯈꯜꯂꯨꯔꯒ ꯑꯣꯏꯔꯝꯗꯕ ꯑꯗꯨꯅ ꯌꯥꯝꯅ ꯅꯨꯡꯉꯥꯏꯖꯗꯦ ꯏꯁꯃꯥꯔꯠ ꯋꯥꯠꯆꯇꯨ ꯑꯩꯈꯣꯏꯒꯤ ꯑꯩꯅ ꯄꯥꯝꯕꯗꯨꯃꯛ ꯍꯥꯏꯕꯗꯨꯗꯤ ꯑꯣꯏꯗꯦ